ꯍꯜꯂꯣ ꯁꯣꯝꯒꯤ ꯀꯦꯛ ꯑꯃ ꯑꯣꯗꯔ ꯇꯧꯕꯤꯔꯛꯄ ꯃꯥꯜꯂꯦꯀꯣ ꯍꯣꯏ ꯀꯣꯜ ꯑꯥ ꯀꯣꯜ ꯂꯥꯛꯑꯝꯃꯦꯕ ꯑꯗꯣ ꯀꯦꯛꯁꯦ ꯀꯩ ꯐ꯭ꯂꯦꯕꯔ ꯄꯥꯝꯃꯤꯅꯣ ꯀꯩ ꯏꯁꯇꯦꯞꯅ ꯀꯌꯥꯝ ꯑꯣꯏꯕ ꯄꯥꯝꯃꯤꯅꯣ ꯑꯗꯨꯁꯤꯡꯗꯣ ꯑꯗꯨꯝ ꯏꯟ ꯗꯤꯇꯦꯜꯁ ꯍꯥꯏꯕꯤꯔꯛꯑꯣ ꯍꯣꯏ ꯃꯥꯟꯅꯦ ꯃꯥꯟꯅꯦ ꯐ꯭ꯂꯦꯕꯔ ꯈꯨꯗꯤꯡꯃꯛꯀꯤ ꯄ꯭ꯔꯥꯏꯁ ꯇꯣꯡꯉꯥꯜꯂꯦꯕꯀꯣ ꯄꯥꯏꯟꯅꯦꯄꯜ ꯍꯥꯏꯒꯦꯔ ꯏꯁꯇ꯭ꯔꯣꯕꯦꯔꯤꯒꯤ ꯍꯥꯏꯒꯦꯔ ꯑꯗꯨ ꯇꯣꯡꯉꯥꯜꯂꯦ ꯑꯗꯨ ꯑꯄꯥꯝꯕ ꯑꯗꯨꯝ ꯑꯗꯨꯝ ꯍꯥꯏꯕꯤꯔꯛꯑꯣꯅꯦ ꯑꯩ ꯑꯗꯨꯝ ꯍꯥꯏꯖꯔꯛꯑꯒꯦꯕ ꯃꯃꯜꯗꯣ ꯑꯥ ꯑꯁ ꯑꯗꯨꯗꯤ ꯌꯥꯝ ꯏꯁꯄꯤꯁꯦꯜꯗꯤ ꯑꯣꯏꯔꯦꯀꯣ ꯑꯩꯈꯣꯏꯗ ꯑꯗꯨꯒꯨꯝꯕꯗꯤ ꯄꯥꯛ ꯄꯥꯛꯅ ꯂꯥꯛꯇꯦꯕꯀꯣ ꯑꯗꯣ ꯍꯣꯏ ꯑꯩꯈꯣꯏ ꯑꯉꯝꯕ ꯂꯦꯕꯦꯜꯗ ꯍꯣꯠꯅꯔꯛꯑꯒꯦ ꯑꯗꯨꯃꯥꯏꯅ ꯑꯣꯏꯔꯕꯅꯤꯅ ꯃꯃꯜꯗꯤ ꯈꯔ ꯑꯗꯨꯝ ꯀꯣ ꯄ꯭ꯔꯥꯏꯁꯇꯣ ꯑꯗꯨꯗꯤ ꯈꯔ ꯑꯗꯨꯝ ꯈꯤꯇꯪ ꯍꯦꯂꯛꯑꯅꯤ ꯍꯥꯏ ꯇꯔꯦ ꯑꯗꯣ ꯑꯩꯈꯣꯏ ꯑꯗꯨꯝ ꯇꯧꯖꯔꯛꯑꯒꯦ ꯑꯥ ꯑꯥ ꯑꯥ ꯑꯥ ꯃꯦꯝꯅ ꯍꯥꯏꯔꯤꯕ ꯍꯧꯖꯤꯛꯀꯤ ꯐ꯭ꯂꯦꯕꯔ ꯑꯅꯤ ꯇꯣꯡꯉꯥꯟꯕꯒꯤꯗꯣ ꯅꯠꯇꯕꯤꯗ ꯅꯣꯔꯃꯦꯜꯗ ꯑꯣꯏꯅꯗꯗꯤ ꯂꯤꯁꯤꯡ ꯑꯃꯒ ꯀꯩ ꯆꯥꯝꯃꯔꯤ ꯑꯗꯨꯃꯥꯏꯅ ꯂꯩꯑꯕꯀꯣ ꯇꯨ ꯇꯤꯌꯥꯔꯗꯅꯦ ꯍꯥꯏꯁꯦ ꯑꯗꯣ ꯑꯩꯅ ꯍꯧꯖꯤꯛ ꯍꯧꯖꯤꯛ ꯍꯥꯏꯔꯤꯕꯈꯩꯁꯤꯅ ꯉꯁꯥꯏ ꯃꯦꯝꯅ ꯕ꯭ꯂꯦꯛ ꯐꯣꯔꯦꯁ ꯍꯥꯏꯗꯅ ꯑꯗꯨꯒꯤꯅꯦꯕ ꯑꯩꯅ ꯑꯗꯨꯝ ꯍꯥꯏꯔꯛꯏꯁꯦ ꯑꯗꯣ ꯑꯅꯤꯗꯣ ꯑꯃꯨꯛ ꯃꯤꯛꯁꯑꯞ ꯇꯧꯔꯛꯑꯣ ꯍꯥꯏꯇꯥꯔꯗꯤ ꯑꯗꯨꯝ ꯇꯨ ꯌꯧꯗꯧ ꯃꯥꯜꯂꯦꯀꯣ ꯑꯩꯅ ꯁꯨꯝ ꯈꯟꯕꯗ ꯇꯨ ꯌꯧꯔꯅꯦꯅ ꯈꯜꯂꯦ ꯑꯁ ꯃꯦꯝ ꯑꯗꯨꯗꯤ ꯍꯧꯖꯤꯛꯁꯦ ꯀꯩꯒꯤ ꯃꯇꯨꯡ ꯏꯟꯅꯁꯨ ꯑꯗꯨꯝ ꯇꯧꯔꯕꯗꯤ ꯍꯥꯏꯗꯤ ꯃꯦꯝꯒꯤꯗꯃꯛꯇ ꯏꯁꯄꯤꯁꯦꯜ ꯑꯣꯏꯅ ꯇꯧꯔꯛꯇꯣꯏꯅꯦ ꯑꯗꯨꯃꯥꯏꯅ ꯑꯩꯈꯣꯏ ꯀꯩꯁꯨ ꯇꯧꯗꯦꯕ ꯑꯇꯣꯞꯄꯅ ꯑꯗꯨꯒꯨꯝꯕꯒꯤ ꯍꯥꯏꯔꯛꯄꯁꯨ ꯂꯩꯇꯦꯕ ꯃꯦꯝꯒꯤ ꯀꯣꯛꯇꯨꯁꯨ ꯑꯗꯨꯝ ꯐꯖꯩ ꯑꯗꯨꯒ ꯑꯗꯨꯃꯥꯏꯅ ꯑꯩꯈꯣꯏꯅ ꯁꯦꯝꯃꯛꯇꯣꯏꯅꯤꯅ ꯄꯩꯁꯥꯗꯣ ꯑꯩꯈꯣꯏꯁꯨ ꯂꯩꯗꯅ ꯑꯗꯣ ꯆꯞ ꯆꯥꯟꯅꯕꯤꯅꯦ ꯑꯩꯅ ꯍꯥꯏꯔꯤꯁꯦ ꯇꯥꯕꯒꯤ ꯋꯥꯐꯝꯁꯨ ꯑꯃꯨꯛ ꯂꯩꯇꯦ ꯑꯇꯣꯞꯄꯗ ꯍꯪꯉꯁꯨ ꯑꯗꯨꯝ ꯁꯨꯃꯥꯏꯅ ꯑꯗꯨꯝ ꯍꯥꯏꯔꯛꯀꯅꯤꯌꯦ ꯃꯦꯝꯒꯤꯁꯦ ꯌꯥꯝ ꯏꯁꯄꯤꯁꯦꯜ ꯑꯣꯏꯌꯦ ꯍꯥꯏꯗꯤ ꯑꯃꯨꯛꯐꯥꯎ ꯂꯥꯛꯇ꯭ꯔꯤꯕ ꯁꯤꯒꯨꯝꯕꯁꯦ ꯑꯗꯨꯗꯤ ꯃꯦꯝ ꯈꯣꯏꯅ ꯑꯗꯨꯝ ꯍꯥꯏꯕꯤꯔꯛꯑꯒ ꯑꯩꯈꯣꯏꯅ ꯇꯧꯕꯁꯨ ꯌꯥꯏ ꯑꯗꯨꯒ ꯑꯩꯈꯣꯏꯒꯤ ꯑꯣꯏꯅꯗꯤ ꯃꯤꯅ ꯍꯥꯏꯔꯝꯃꯒꯕꯨꯗꯤ ꯇꯧꯔꯦꯀꯣ ꯑꯗꯣ ꯍꯥꯏꯔꯛꯇ ꯇꯥꯔꯒꯗꯤ ꯑꯩꯈꯣꯏ ꯑꯗꯨꯝ ꯀ꯭ꯔꯤꯝꯅ ꯑꯅꯝꯕ ꯑꯗꯨꯝ ꯁꯤꯖꯤꯟꯅꯩꯕ ꯑꯗꯨꯗꯤ ꯑꯗꯨꯗꯤ ꯃꯦꯝ ꯃꯦꯝꯅ ꯀꯩ ꯍꯥꯏꯅꯤꯡꯉꯤꯕ ꯀꯣꯏꯁꯟꯁꯦ ꯃꯦꯝꯅ ꯍꯪꯉꯤꯕ ꯀꯣꯏꯁꯟꯁꯦ ꯁꯨꯝ ꯄꯥꯔꯁꯅꯦꯜ ꯑꯣꯏꯕ ꯄꯣꯠ ꯑꯣꯏꯌꯦꯀꯣ ꯑꯗꯣ ꯑꯗꯨꯒꯤꯗꯣ ꯍꯪꯗꯕꯗꯤ ꯆꯨꯝꯕ꯭ꯔꯥ ꯈꯟꯕꯅꯦ ꯑꯗꯨꯕꯨ ꯍꯪꯉꯕꯅꯤꯅ ꯑꯗꯨꯝ ꯍꯥꯏꯔꯒꯦ ꯑꯩꯈꯣꯏꯒꯤ ꯑꯩꯈꯣꯏꯅ ꯑꯗꯨꯝ ꯁꯦꯝꯖꯩ ꯍꯥꯏꯇꯥꯔꯦꯀꯣ ꯑꯗꯨꯒ ꯑꯦꯛꯁꯇ꯭ꯔꯥꯒꯨꯝꯕ ꯑꯩꯈꯣꯏꯅ ꯄꯥꯝꯃꯛꯇꯥꯔꯒꯁꯨ ꯂꯩꯕꯁꯨ ꯌꯥꯎꯋꯤ ꯑꯗꯨꯅꯤ ꯑꯗꯨꯃꯉꯥꯏ ꯋꯥ ꯑꯕꯨ ꯍꯣꯏ ꯑꯗꯣ ꯌꯦꯡꯉꯒꯦꯕꯀꯣ ꯑꯗꯣ ꯍꯥꯏꯗꯤ ꯃꯦꯝꯅꯅꯦ ꯄꯥꯝꯃꯤꯕ ꯄꯣꯠꯇꯨꯒꯤ ꯃꯇꯨꯡ ꯏꯟꯅꯗꯤ ꯄꯩꯁꯥꯗꯣ ꯄꯩꯁꯥꯗꯣ ꯑꯩꯅ ꯍꯥꯏꯅꯤꯡꯕ ꯄꯩꯁꯥꯗꯣ ꯑꯗꯨꯗꯨꯅ ꯍꯥꯏꯔꯞ ꯌꯦꯡꯉꯛꯈꯤꯒꯦ ꯑꯣꯊꯣꯔꯤꯇꯤꯗꯁꯨ ꯇꯥꯟꯅꯔꯛꯈꯤꯒꯦꯕ ꯑꯩꯈꯣꯏꯒꯤ ꯑꯗꯣ ꯑꯩꯅ ꯈꯟꯕ ꯀꯥꯟꯗꯗꯤ ꯄꯩꯁꯥꯁꯦ ꯑꯗꯨꯃꯥꯏꯅ ꯑꯗꯨꯝ ꯇꯥꯔꯛꯀꯅꯦꯗꯗꯤ ꯈꯜꯂꯦ ꯑꯗꯣ ꯃꯦꯝꯅꯅꯦ ꯀꯔꯤ ꯑꯣꯛꯀꯦꯖꯟꯒꯤ ꯑꯣꯏꯗꯣꯏꯅꯣ ꯑꯗꯨꯁꯨ ꯍꯥꯏꯔꯞ ꯑꯩꯉꯣꯟꯗ ꯍꯥꯏꯕꯤꯔꯛꯑꯣ ꯍꯥꯏ ꯇꯔꯦ ꯎꯝ ꯍꯣꯏ ꯍꯣꯏ ꯑꯗꯨꯃꯥꯏꯅ ꯇꯧꯔꯒꯦ ꯑꯗꯨꯒ ꯑꯩꯈꯣꯏ ꯑꯣꯊꯣꯔꯤꯇꯤꯗꯁꯨ ꯍꯥꯏꯔꯞ ꯍꯪꯉꯛꯑꯒꯦꯕ ꯏꯁꯇꯨꯗꯦꯟꯒꯤ ꯃꯥꯏꯀꯩꯗꯒꯤ ꯍꯥꯏꯔꯛꯄꯅꯤꯅ ꯑꯩ ꯍꯥꯏꯔꯞ ꯍꯪꯉꯛꯑꯒꯦꯀꯣ ꯑꯗꯣ ꯊꯝꯖꯔꯒꯦ